ꯁꯦꯜꯞ ꯍꯦꯜꯞ ꯒ꯭ꯔꯨꯞ ꯍꯥꯏꯕꯁꯦ ꯑꯩꯒꯤ ꯃꯣꯠꯇ ꯌꯥꯝꯅ ꯐꯕ ꯌꯥꯝꯅ ꯀꯥꯟꯅꯕ ꯑꯁꯤꯒꯨꯝꯂꯕ ꯒ꯭ꯔꯨꯞ ꯑꯃꯅꯤ ꯑꯁꯤꯒꯤ ꯃꯇꯦꯡꯗꯒꯤ ꯌꯥꯝꯅ ꯑꯣꯄꯣꯔꯆꯨꯅꯤꯇꯤ ꯅꯨꯄꯤꯁꯤꯡꯒꯤ ꯑꯣꯏꯕ ꯌꯥꯝꯅ ꯑꯣꯄꯣꯔꯆꯨꯅꯤꯇꯤ ꯑꯐꯕ ꯍꯥꯏꯔꯒꯗꯤ ꯅꯨꯄꯤꯁꯤꯡꯗ ꯃꯥꯏꯀ꯭ꯔꯣꯐꯥꯏꯅꯥꯟꯁꯀꯤ ꯑꯣꯏꯕ ꯂꯣꯟꯒꯤ ꯃꯇꯥꯡꯗ ꯈꯨꯗꯣꯡꯆꯥꯕ ꯃꯌꯥꯝ ꯑꯃ ꯄꯤꯔꯤ ꯃꯈꯣꯏꯅ ꯂꯣꯟꯒꯤ ꯃꯇꯥꯡꯗ ꯄꯩꯁꯥ ꯂꯧꯊꯔꯒ ꯃꯣꯏꯅ ꯇꯧꯅꯤꯡꯕ ꯃꯈꯣꯏꯒꯤ ꯍꯩꯖꯕ ꯅꯨꯄꯤꯁꯤꯡꯅ ꯃꯥꯅ ꯃꯥꯅ ꯍꯩꯖꯕꯁꯤꯡꯗꯨꯒꯤ ꯁꯨꯕ ꯅꯣꯝꯕ ꯀꯩꯗꯧꯕ ꯃꯇꯝꯗ ꯁꯥꯕ ꯃꯇꯝꯗ ꯁꯤꯒꯤ ꯄꯩꯁꯥꯗꯣ ꯀꯥꯏꯊꯔꯒ ꯃꯣꯏꯅ ꯑꯗꯨꯒꯤ ꯂꯣꯟꯗꯒꯤ ꯂꯧꯔꯒ ꯑꯗꯨꯁꯤꯡꯗꯨꯗ ꯁꯤꯖꯤꯟꯅꯕꯗ ꯃꯣꯏꯒꯤ ꯑꯣꯏꯕ ꯗꯦ ꯇꯦꯗꯦ ꯂꯥꯏꯐꯇ ꯌꯥꯝꯅ ꯀꯥꯟꯅꯕ ꯐꯪꯉꯤ ꯅꯨꯄꯤ ꯑꯣꯏꯕꯤꯁꯤꯡꯒꯤ